ꯍꯟꯗꯛ ꯐꯨꯔꯤꯠ ꯑꯃ ꯀꯛꯑꯦ ꯑꯗꯨ ꯐ꯭ꯂꯤꯞꯀꯥꯔꯠ ꯀꯝꯄꯅꯤꯗꯒꯤꯅꯤ ꯄꯣꯠꯇꯤ ꯄꯨꯔꯥ ꯌꯥꯗ꯭ꯔꯦ ꯀꯂꯔ ꯍꯥꯏꯔꯦ ꯕ꯭ꯂꯨꯗ ꯀꯛꯄꯗꯨꯅ ꯗꯥꯔꯛ ꯕ꯭ꯂꯨꯗꯨ ꯂꯥꯛꯑꯦ ꯑꯩꯅ ꯄꯥꯝꯕꯅ ꯕ꯭ꯂꯨꯗ ꯗꯥꯏꯔꯦꯛ ꯄꯥꯝꯕꯅꯤ ꯍꯥꯏꯕꯗꯤ ꯀꯨꯆꯨꯒ ꯈꯔ ꯑꯗꯨꯝ ꯆꯥꯅꯕꯅꯤꯅ ꯁꯥꯏꯖꯁꯨ ꯌꯥꯗ꯭ꯔꯦ ꯍꯥꯏꯗꯤ ꯑꯦꯝꯗ ꯀꯛꯄꯗꯨꯅ ꯑꯦꯜꯗ ꯂꯥꯛꯑꯦ ꯑꯦꯝꯗꯤ ꯑꯩꯉꯣꯟꯗ ꯐꯤꯠ ꯑꯣꯏꯕ ꯑꯦꯜꯁꯤꯗꯤ ꯑꯣꯚꯔꯁꯥꯏꯖ ꯑꯣꯏ ꯀꯃꯥꯏꯅ ꯂꯤꯠꯇꯣꯔꯤ ꯁꯤꯗꯤ ꯁꯤꯗꯤ ꯌꯥꯗ꯭ꯔꯦ ꯄ꯭ꯔꯥꯏꯁ ꯍꯥꯏꯔꯦ ꯆꯥꯝꯔꯤ ꯌꯥꯡꯈꯩ ꯍꯥꯏꯔꯦ ꯆꯥꯝꯔꯤ ꯌꯥꯡꯈꯩꯗꯨꯗꯤ ꯇꯣꯞꯇꯦꯜꯗꯩ ꯂꯩꯕꯗꯨꯅ ꯐꯔꯅꯤ ꯀꯩꯒꯤꯅꯣ ꯍꯥꯏꯕꯗ ꯄ꯭ꯔꯥꯏꯁꯇꯨꯒ ꯐꯤꯗꯨꯒ ꯆꯥꯟꯅꯗꯦ ꯐꯤꯗꯨꯁꯨ ꯀꯛꯄꯅ ꯀꯣꯇꯟ ꯀꯛꯑꯦ ꯂꯥꯛꯄꯅ ꯁꯤꯜꯛ ꯁꯤꯜꯛꯀꯤꯗ ꯂꯥꯛꯑꯦ ꯔꯤꯕꯤꯌꯨ ꯔꯤꯕꯤꯌꯨꯗꯁꯨ ꯐꯥꯏꯚ ꯐꯥꯏꯚꯇꯒꯤ ꯋꯥꯟ ꯈꯛꯇꯅꯤ ꯑꯩꯅ ꯄꯤꯔꯤꯁꯤ ꯄꯣꯠꯁꯤꯁꯨ ꯌꯥꯗ꯭ꯔꯦ ꯐꯖꯅ ꯌꯥꯗ꯭ꯔꯦ ꯃꯁꯤ ꯑꯩꯅ ꯄꯥꯝꯕ ꯄꯣꯠꯇꯨ ꯑꯣꯏꯗ꯭ꯔꯦ ꯄꯥꯝꯕ ꯍꯥꯏꯗꯤ ꯑꯩꯅ ꯄꯥꯝꯕ ꯃꯑꯣꯡꯗ ꯂꯥꯛꯇ꯭ꯔꯃꯤꯅ ꯑꯩꯁꯨ ꯂꯧꯅꯤꯡꯗ꯭ꯔꯦ ꯑꯗꯨꯅ ꯔꯤꯇꯔꯟ ꯇꯧꯈ꯭ꯔꯅꯤ ꯑꯗꯨꯒ ꯃꯊꯪꯗꯩ ꯀꯛꯁꯨ ꯀꯛꯑꯔꯣꯏ